ꯂꯧꯖꯩ ꯑꯗꯨꯒ ꯃꯌꯥꯝ ꯑꯃꯁꯨ ꯂꯥꯏꯔꯤꯛꯁꯤꯡꯁꯦ ꯐꯖꯩ ꯑꯗꯨꯒ ꯅꯣꯡꯁꯨ ꯇꯥꯔꯛꯈꯤꯗ꯭ꯔꯦ ꯀꯥꯏꯅ ꯍꯥꯏꯕ ꯂꯥꯏꯔꯤꯛꯁꯤꯡꯁꯤꯁꯨ ꯇꯝꯁꯨ ꯇꯝꯖꯔꯛꯑꯦ ꯑꯗꯨꯒ ꯄꯥꯁꯨ ꯄꯥꯖꯔꯛꯑꯦ ꯑꯩꯅ ꯍꯥꯏꯔꯤꯕ ꯂꯥꯏꯔꯤꯛꯁꯤꯡ ꯑꯁꯦ ꯑꯩꯅ ꯈꯔ ꯍꯦꯟꯅ ꯊꯋꯥꯏ ꯌꯥꯎꯅ ꯄꯥꯖꯔꯛꯄ ꯈꯔ ꯈꯟꯒꯠꯆꯕꯅꯦ